ꯑꯩꯉꯣꯟꯗꯗꯤ ꯂꯥꯏꯔꯤꯛ ꯑꯃ ꯃꯤꯕꯨ ꯄꯤꯔꯒ ꯀꯃꯥꯏꯅ ꯃꯤ ꯑꯃꯒꯤ ꯄꯨꯟꯁꯤꯕꯨ ꯂꯥꯏꯔꯤꯛꯀꯤ ꯂꯣꯟꯗ ꯑꯩꯈꯣꯏꯒꯤ ꯂꯥꯏꯁꯨꯒꯤ ꯂꯣꯟꯗ ꯃꯤꯒꯤ ꯄꯨꯟꯁꯤ ꯑꯃꯕꯨ ꯂꯥꯏꯛ ꯂꯥꯏꯐ ꯑꯃꯕꯨ ꯑꯩꯈꯣꯏꯅ ꯄꯤꯔꯒ ꯆꯦꯟꯁ ꯇꯧꯕꯤꯕ ꯉꯝꯒꯗꯕ꯭ꯔꯥ ꯍꯥꯏꯔꯒꯗꯤ ꯑꯩꯗꯤ ꯑꯩꯗꯤ ꯂꯥꯏꯔꯤꯛꯁꯦ ꯑꯩꯗꯤ ꯑꯉꯥꯡꯉꯣꯟꯗ ꯄꯤꯒꯦ ꯍꯥꯏꯅ ꯈꯜꯂꯦ ꯍꯥꯏꯕꯗꯤ ꯑꯉꯥꯡ ꯑꯣꯏꯔꯤꯀꯥꯟꯗꯒꯤ ꯑꯩꯈꯣꯏ ꯂꯣꯏꯅꯃꯛꯁꯦ ꯑꯩꯈꯣꯏꯒꯤ ꯑꯩꯈꯣꯏꯒꯤ ꯕꯦꯚꯥꯔꯁꯦ ꯇꯝꯂꯛꯄꯅꯤꯅꯀꯣ ꯑꯉꯥꯡ ꯁꯕꯦꯟ ꯁꯕꯦꯟ ꯇꯨ ꯇ꯭ꯋꯦꯜꯐ ꯏꯌꯔꯁꯀꯤ ꯃꯅꯨꯡꯗ ꯂꯩꯕ ꯑꯉꯥꯡ ꯑꯣꯔ ꯁꯕꯦꯟ ꯇꯨ ꯐꯤꯞꯇꯤꯟ ꯏꯌꯔꯁꯇꯒꯤ ꯂꯩꯕ ꯑꯉꯥꯡꯁꯤꯗꯕꯨ ꯕꯨꯛ ꯑꯃ ꯄ꯭ꯔꯖꯦꯟ ꯇꯧꯒꯅꯤ ꯑꯗꯨꯒꯤ ꯕꯨꯛꯁꯤꯗꯤ ꯗꯤ ꯇ꯭ꯋꯦꯟꯇꯤ ꯐꯥꯔꯁ ꯁꯦꯟꯆꯨꯔꯤ ꯏꯖꯨꯀꯦꯇꯔ ꯍꯥꯏꯕ ꯂꯥꯏꯔꯤꯛꯁꯦ ꯃꯈꯣꯏꯕꯨ ꯄ꯭ꯔꯖꯦꯟ ꯇꯧꯔꯒ ꯄꯤꯒꯅꯤ ꯑꯩꯅ ꯀꯔꯤꯒꯤ ꯑꯗꯨꯁꯦ ꯄ꯭ꯔꯖꯦꯟ ꯇꯧꯕ꯭ꯔꯥ ꯍꯥꯏꯔꯒ ꯑꯗꯨꯒꯤ ꯒꯤꯐꯁꯦ ꯌꯥꯝ ꯐꯖꯕ ꯒꯤꯐꯅꯦ ꯑꯉꯥꯡꯒꯤꯗꯃꯛꯇ ꯀꯣ ꯌꯥꯝ ꯑꯐꯕ ꯑꯉꯥꯡꯅ ꯌꯦꯡꯕ ꯃꯇꯝꯗ ꯄꯥꯝꯒꯗꯧꯕ ꯑꯗꯨꯒꯤ ꯄꯤꯛꯆꯔꯗ ꯌꯦꯡꯕ ꯃꯇꯝꯗ ꯑꯗꯨꯒꯤ ꯂꯥꯏꯔꯤꯛꯅ ꯇꯥꯛꯈꯤꯕ ꯄꯣꯠ ꯆꯩꯗꯨꯕꯨ ꯃꯈꯣꯏꯅ ꯊꯕꯛ ꯑꯣꯏꯅ ꯑꯣꯟꯊꯣꯛꯄ ꯉꯝꯒꯗꯧꯕ ꯂꯥꯏꯔꯤꯛ ꯃꯈꯟ ꯑꯃꯅꯦ ꯍꯥꯏꯕꯗꯤ ꯑꯐ ꯑꯐꯕ ꯋꯥꯍꯩ ꯌꯥꯎꯋꯦ ꯑꯉꯥꯡꯁꯤꯡꯕꯨ ꯀꯃꯥꯏꯅ ꯄꯨꯟꯁꯤꯒꯤ ꯑꯣꯏꯕ ꯂꯝꯕꯤꯗ ꯄꯨꯕꯤꯒꯗꯕ꯭ꯔꯥ ꯏꯖꯨꯀꯦꯁꯟꯁꯦ ꯑꯗꯨꯛꯀꯤ ꯃꯇꯤꯛ ꯏꯝꯄꯣꯔꯇꯦꯟ ꯑꯣꯏꯌꯦ ꯇ꯭ꯋꯦꯟꯇꯤ ꯐꯥꯔꯁ ꯁꯦꯟꯆꯨꯔꯤꯗ ꯂꯥꯏꯔꯤꯛꯁꯤꯅ ꯑꯩꯈꯣꯏ ꯇꯨꯡꯒꯤ ꯄꯨꯟꯁꯤꯗ ꯂꯥꯛꯀꯗꯧꯕ ꯃꯤꯁꯤꯕꯨ ꯈꯪꯍꯟꯕꯤꯕ ꯉꯝꯕ ꯏꯖꯨꯀꯦꯁꯟꯁꯦ ꯌꯥꯝ ꯏꯝꯄꯣꯔꯇꯦꯟ ꯑꯣꯏꯌꯦ ꯍꯥꯏꯕꯁꯦ ꯑꯗꯨꯒꯤ ꯂꯥꯏꯔꯤꯛꯁꯤꯅ ꯇꯥꯛꯄꯅꯦ ꯑꯗꯨꯒ ꯃꯈꯣꯏꯒꯤ ꯄꯤꯛꯆꯔꯁꯨ ꯌꯥꯝ ꯐꯖꯩꯀꯣ ꯑꯗꯨ ꯌꯥꯝ ꯑꯦꯇ꯭ꯔꯦꯛꯁꯟꯁꯨ ꯑꯣꯏꯌꯦ ꯃꯤꯅ ꯑꯉꯥꯡꯁꯤꯡꯅ ꯄꯥꯕ ꯃꯇꯝꯗꯁꯨ ꯌꯥꯝ ꯄꯥꯝꯒꯗꯧꯕ ꯂꯥꯏꯔꯤꯛ ꯑꯃ ꯑꯣꯏꯕ ꯑꯗꯨꯒꯤ ꯑꯗꯨꯒꯤ ꯕꯨꯛꯁꯦ ꯑꯩꯗꯤ ꯑꯉꯥꯡ ꯑꯃꯗ ꯑꯉꯥꯡꯈꯣꯏꯗ ꯄ꯭ꯔꯖꯦꯟ ꯇꯧꯒꯅꯤ ꯑꯗꯨꯒꯤ ꯂꯥꯏꯔꯤꯛ ꯃꯅꯨꯡꯗ ꯃꯈꯣꯏꯅ ꯑꯐ ꯑꯐꯕ ꯋꯥ ꯩ ꯌꯥꯎꯈꯤꯕꯗꯨꯅ ꯁꯦꯟꯇꯦꯟꯁ ꯑꯁꯤ ꯁꯤꯝꯄꯜ ꯏꯪꯂꯤꯁ ꯌꯨꯖ ꯇꯧꯋꯦ ꯃꯤꯅ ꯒ꯭ꯌꯥꯟ ꯇꯥꯕ ꯉꯝꯒꯗꯕ ꯏꯪꯂꯤꯁ ꯑꯃꯗ ꯃꯈꯣꯏꯅ ꯇꯥꯏꯞ ꯇꯧꯔꯒ ꯃꯤꯕꯨ ꯃꯤꯅ ꯄꯥꯔꯝꯗꯥꯏꯗ ꯌꯥꯝ ꯍꯔꯥꯎꯍꯟꯕ ꯉꯝꯕ ꯂꯥꯏꯔꯤꯛ ꯑꯃꯁꯨ ꯑꯣꯏꯌꯦꯀꯣ ꯑꯗꯨꯒ ꯑꯉꯥꯡꯁꯤꯡꯅ ꯍꯦꯛ ꯄꯥꯕ ꯃꯇꯝꯗ ꯌꯥꯝ ꯄꯥꯅꯤꯡꯒꯗꯕ ꯂꯥꯏꯔꯤꯛ ꯑꯉꯥꯡ ꯍꯥꯏꯕꯁꯤꯗꯤ ꯄꯤꯛꯆꯔꯒꯨꯝꯕꯁꯦ ꯌꯦꯡꯂꯒ ꯃꯈꯣꯏꯒꯤ ꯄꯤꯛꯆꯔꯒꯨꯝꯕꯁꯦ ꯌꯦꯡꯂꯒ ꯃꯈꯣꯏꯁꯦ ꯊꯕꯛꯁꯦ ꯌꯥꯝ ꯄꯥꯝꯃꯦ ꯑꯍꯟꯁꯤꯡꯅ ꯇꯧꯕ ꯊꯕꯛꯁꯦ ꯑꯉꯥꯡꯈꯣꯏꯅ ꯌꯥꯝ ꯄꯥꯝꯕꯅꯤꯅ ꯑꯗꯨꯗ ꯄꯤꯛꯆꯔꯁꯦ ꯌꯦꯡꯂꯒ ꯃꯈꯣꯏꯒꯤ ꯄꯨꯟꯁꯤꯁꯨ ꯑꯗꯨꯝ ꯆꯦꯟꯁ ꯇꯧꯕꯤꯕ ꯉꯝꯃꯦ ꯍꯥꯏꯅ ꯑꯈꯪ ꯑꯍꯩꯁꯤꯡꯅꯁꯨ ꯇꯥꯛꯄꯤꯔꯝꯃꯦ ꯀꯣ ꯑꯗꯣ ꯑꯗꯨꯒ ꯂꯥꯏꯔꯤꯛ ꯄꯥꯕꯒꯤ ꯌꯥꯝ ꯏꯝꯄꯣꯔꯇꯦꯟ ꯑꯣꯏꯕꯁꯨ ꯗ ꯇ꯭ꯋꯦꯟꯇꯤ ꯐꯥꯔꯁ ꯁꯦꯟꯆꯨꯔꯤ ꯏꯖꯨꯀꯦꯇꯔꯁꯤꯅ ꯎꯍꯟꯕꯤꯕ ꯉꯝꯃꯦ ꯑꯩꯅ ꯑꯉꯥꯡ ꯑꯃꯕꯨ ꯑꯗꯨꯒꯤ ꯂꯥꯏꯔꯤꯛꯇꯨ ꯄꯤꯕ ꯃꯇꯝꯗ ꯑꯉꯥꯡꯁꯦ ꯂꯥꯏꯔꯤꯛ ꯄꯥꯅꯤꯡꯗꯕ ꯑꯉꯥꯡꯅꯦ ꯑꯗꯨꯕꯨ ꯃꯅꯨꯡꯗ ꯌꯥꯎꯕ ꯀꯣꯕꯔꯗ ꯌꯥꯎꯕ ꯄꯤꯛꯆꯔꯗꯨ ꯎꯕ ꯃꯇꯝꯗ ꯑꯉꯥꯡꯕꯨ ꯌꯥꯝ ꯑꯇ꯭ꯔꯦꯛꯁꯟ ꯄꯤꯔꯒ ꯃꯥꯁꯦ ꯂꯥꯏꯔꯤꯛ ꯄꯥꯈꯤꯌꯦꯀꯣ ꯄꯥꯕ ꯃꯇꯝꯗ ꯃꯆꯦꯈꯣꯏ ꯂꯩꯕ ꯃꯇꯝꯗ

ꯑꯐꯕ ꯑꯉꯥꯡ ꯑꯐꯕ ꯕꯦꯚꯥꯔ ꯂꯩꯕ ꯑꯉꯥꯡꯁꯤꯗꯤ ꯃꯤꯅ ꯔꯦꯁꯄꯦꯛ ꯇꯧꯕꯅꯦ ꯑꯁꯨꯃꯥꯏꯅ ꯇꯧꯕꯅꯦ ꯍꯥꯏꯅ ꯂꯥꯏꯔꯤꯛ ꯄꯥꯕ ꯃꯇꯝꯗ ꯃꯆꯦꯗꯨꯅ ꯑꯦꯛꯁꯄ꯭ꯂꯦꯟ ꯇꯧꯔꯒ ꯃꯥꯅ ꯄꯥꯈꯤꯕ ꯃꯇꯝꯗ ꯃꯥꯕꯨ ꯑꯗꯨꯛꯀꯤ ꯃꯇꯤꯛ ꯃꯥꯕꯨ ꯃꯥꯒꯤ ꯄꯨꯟꯁꯤꯗꯁꯨ ꯆꯦꯟꯁ ꯇꯧꯍꯟꯕꯤꯕ ꯉꯝꯃꯦ ꯀꯣ ꯑꯗꯨꯅ ꯑꯗꯨꯒꯤ ꯂꯥꯏꯔꯤꯛꯁꯦ ꯑꯩꯗꯤ ꯑꯉꯥꯡꯁꯤꯡꯗꯗꯤ ꯄꯤꯒꯅꯤ ꯍꯥꯏꯅ ꯈꯜꯂꯦ